ꯑꯩꯈꯣꯏꯒꯤ ꯈꯨꯜꯁꯤꯡꯗ ꯂꯩꯔꯤꯕ ꯑꯍꯜꯁꯤꯡꯅ ꯄꯦꯔꯥꯂꯥꯏꯁꯤꯁ ꯑꯃꯁꯨꯡ ꯏꯁꯇ꯭ꯔꯦꯛ ꯇꯧꯗꯨꯅ ꯂꯩꯔꯤꯕ ꯃꯤꯁꯤꯡꯁꯤꯅ ꯇ꯭ꯔꯤꯠꯃꯦꯟ ꯑꯃꯁꯨꯡ ꯂꯥꯏꯅꯥꯁꯤꯡ ꯑꯁꯤ ꯁꯣꯟꯒꯠ ꯀꯥꯡꯈꯠꯄ ꯉꯝꯗꯅ ꯐꯃꯨꯡꯗ ꯇꯥꯗꯨꯅ ꯂꯩꯔꯕ ꯃꯇꯝꯗ ꯑꯩꯈꯣꯏꯅ ꯃꯇꯝ ꯃꯇꯝꯒꯤ ꯑꯣꯏꯕ ꯆꯤꯟꯖꯥꯛ ꯑꯃꯁꯨꯡ ꯃꯇꯝ ꯃꯇꯝꯒꯤ ꯑꯣꯏꯕ ꯂꯥꯏꯌꯦꯡ ꯄꯊꯥꯞ ꯆꯠꯊꯔꯒ ꯊꯝꯕꯤ ꯃꯍꯥꯛꯀꯤ ꯐꯤꯁꯨ ꯐꯤꯖꯥꯝꯕ ꯑꯃꯗꯤ ꯍꯛꯆꯥꯡꯁꯤꯡ ꯐꯖꯅ ꯁꯦꯡꯗꯣꯛꯂꯒ ꯊꯝꯕꯤ ꯑꯗꯨꯒ ꯃꯇꯝ ꯃꯇꯝꯒꯤ ꯑꯣꯏꯕ ꯍꯦꯜꯊ ꯆꯦꯛ ꯑꯞ ꯆꯠꯂꯒ ꯆꯠꯂꯒ ꯃꯍꯥꯛꯀꯤ ꯄꯨꯟꯁꯤꯗ ꯅꯨꯡꯉꯥꯏꯅ ꯊꯝꯅꯕꯒꯤꯗꯃꯛꯇ ꯑꯩꯈꯣꯏꯅ ꯑꯍꯜꯁꯤꯡ ꯑꯗꯨꯕꯨ ꯐꯖꯅ ꯍꯣꯠꯅꯕꯤꯗꯨꯅ ꯁꯦꯕꯥ ꯇꯧꯕꯤꯗꯨꯅ ꯃꯍꯥꯛꯄꯨ ꯃꯄꯨꯛꯅꯤꯡ ꯄꯦꯜꯍꯜꯕ ꯑꯃꯁꯨꯡ ꯃꯍꯥꯛꯄꯨ ꯅꯨꯡꯉꯥꯏꯅ ꯊꯝꯕꯤꯕ ꯑꯁꯤꯅ ꯆꯤꯡꯕꯅꯤ